ꯍꯜꯂꯣ ꯁꯤ ꯂꯝꯖꯤꯡꯕ ꯀꯦꯕꯀꯤ ꯏꯁꯇꯥꯐ ꯑꯣꯏꯕꯤꯔꯕ꯭ꯔꯥ ꯑꯗꯣꯝꯒꯤ ꯀꯦꯕꯀꯤ ꯒꯥꯔꯤ ꯑꯁꯤ ꯌꯥꯝꯅ ꯃꯣꯠꯂꯤ ꯃꯅꯨꯡꯗ ꯂꯩꯕ ꯁꯤꯠ ꯑꯃꯗꯤ ꯃꯄꯥꯟꯗ ꯌꯦꯡꯕꯗ ꯒꯥꯔꯤꯗꯨ ꯌꯥꯝꯅ ꯊꯤꯅ ꯃꯣꯠꯂꯤ ꯑꯗꯨꯗꯨꯒ ꯗ꯭ꯔꯥꯏꯚꯔ ꯑꯗꯨꯁꯨ ꯃꯥꯛꯁ ꯎꯞꯇꯕꯤꯗ ꯂꯥꯛꯏ ꯍꯧꯖꯤꯛ ꯀꯣꯔꯣꯅꯥꯒꯤ ꯑꯁꯨꯛ ꯌꯥꯝꯅ ꯀꯟꯈ꯭ꯔꯕ ꯂꯥꯜꯂꯛ ꯑꯁꯤꯗ ꯑꯁꯨꯃꯥꯏꯅ ꯃꯣꯠꯄ ꯍꯥꯏꯖꯅꯤꯛ ꯑꯣꯏꯗꯕ ꯍꯥꯏꯕꯁꯤ ꯑꯩꯈꯣꯏꯒꯤ ꯍꯧꯖꯤꯛꯀꯤ ꯃꯥꯂꯦꯝ ꯑꯁꯤꯗ ꯌꯥꯝꯅ ꯁꯣꯛꯅꯤꯡꯉꯥꯏ ꯃꯥꯡꯅꯤꯡꯉꯥꯏ ꯑꯃ ꯑꯣꯏ ꯑꯗꯨꯅ ꯑꯗꯣꯝꯒꯤ ꯀꯦꯕ ꯑꯗꯨ ꯃꯁꯥ ꯅꯥꯟꯅ ꯊꯝꯅꯕ ꯍꯥꯏꯅꯕꯤꯌꯨ ꯑꯗꯨꯗꯨꯒ ꯒꯥꯔꯤ ꯑꯗꯨꯁꯨ ꯃꯁꯥ ꯅꯥꯟꯅ ꯊꯝꯕꯤꯌꯨ ꯍꯥꯏꯅ ꯍꯥꯏꯖꯔꯤ